ꯑꯩꯅ ꯏꯀꯨꯏ ꯀꯨꯏꯗ꯭ꯔꯤꯉꯩꯗ ꯏꯃꯥꯟꯅꯕꯁꯤꯡꯒ ꯔꯥꯏꯠ ꯑꯃ ꯆꯠꯈꯤ ꯑꯩꯈꯣꯏ ꯏꯃꯥꯟꯅꯕ ꯃꯉꯥꯅꯤ ꯃꯁꯥ ꯃꯁꯥꯒꯤ ꯒꯥꯔꯤ ꯄꯨꯖꯥꯔꯛꯏ ꯃꯁꯥ ꯃꯁꯥꯅ ꯊꯧꯖꯩ ꯑꯩꯈꯣꯏꯅ ꯆꯠꯂꯤꯕ ꯂꯝꯕꯤ ꯑꯗꯨ ꯌꯥꯝꯅꯁꯨ ꯁꯥꯡꯏ ꯑꯃꯁꯨꯡ ꯌꯥꯝꯅꯁꯨ ꯂꯝꯕꯤ ꯑꯗꯨ ꯐꯠꯇꯦ ꯑꯩꯈꯣꯏꯅ ꯆꯠꯂꯤꯕ ꯂꯝꯕꯤ ꯑꯗꯨ ꯆꯤꯡꯗꯅꯤ ꯆꯤꯡ ꯂꯝꯕꯤꯅꯤ ꯆꯤꯡ ꯂꯝꯕꯤꯒꯤ ꯃꯔꯝ ꯑꯣꯏ ꯆꯤꯡ ꯂꯝꯕꯤꯁꯨ ꯑꯣꯏꯔꯦ ꯑꯃꯁꯨꯡ ꯂꯝꯕꯤ ꯐꯠꯇꯕꯅ ꯃꯔꯝ ꯑꯣꯏꯔꯒ ꯑꯩꯈꯣꯏ ꯑꯁꯤ ꯑꯗꯨꯛꯀꯤ ꯃꯇꯤꯛ ꯑꯋꯥꯕ ꯊꯦꯡꯅꯈꯤ ꯑꯩꯈꯣꯏꯅ ꯆꯠ ꯄ ꯃꯇꯝꯗ ꯑꯩꯈꯣꯏꯅ ꯄꯨꯈꯤ ꯑꯩꯈꯣꯏꯅ ꯄꯨꯈ꯭ꯔꯤꯕꯁꯤꯡ ꯑꯗꯨ ꯐꯥꯔꯁꯠ ꯑꯦꯠ ꯑꯃꯁꯨꯡ ꯑꯩꯈꯣꯏꯅ ꯂꯝꯕꯤ ꯂꯝꯈꯥꯡꯗ ꯗꯔꯀꯥꯔ ꯑꯣꯏꯔꯛꯀꯗꯕ ꯑꯆꯥ ꯑꯊꯛ ꯏꯁꯤꯡ ꯀꯔꯤ ꯀꯔꯥ ꯄꯨꯗꯨꯅ ꯆꯠꯈꯤ ꯑꯩꯈꯣꯏꯅ ꯆꯠ ꯑꯩꯈꯣꯏꯅ ꯆꯠꯈꯤꯕ ꯑꯗꯨꯗ ꯑꯩꯍꯥꯛꯅ ꯍꯧꯗꯣꯛꯇꯨꯅ ꯆꯠꯈꯤꯕꯅꯤ ꯃꯔꯝꯗꯤ ꯑꯩꯈꯣꯏꯅ ꯑꯩꯍꯥꯛꯅ ꯏꯃꯥꯟꯅꯕꯁꯤꯡ ꯑꯗꯨꯗ ꯔꯥꯏꯠ ꯑꯃ ꯆꯠꯂꯨꯁꯦ ꯍꯥꯏꯈꯤ ꯃꯗꯨꯗ ꯃꯈꯣꯏꯁꯤꯡꯅ ꯌꯥꯔꯛꯈꯤ ꯂꯝ ꯑꯗꯨꯅ ꯏꯃꯥꯟꯅꯕ ꯑꯃꯗ ꯃꯈꯣꯏꯅ ꯗꯤꯁꯥꯏꯠ ꯇꯧꯔꯒ ꯍꯥꯏꯔꯛꯂꯣ ꯀꯗꯥꯏꯗ ꯆꯠꯁꯤꯒꯦ ꯍꯥꯏꯅ ꯍꯥꯏꯕ ꯃꯇꯝꯗ ꯃꯈꯣꯏꯅ ꯑꯗꯨꯒꯤ ꯃꯐꯝꯗꯨ ꯆꯠꯁꯤ ꯍꯥꯏꯔꯛꯈꯤ ꯑꯗꯨꯒ ꯑꯩꯈꯣꯏ ꯄꯨꯟꯅ ꯆꯠꯃꯤꯟꯅꯈꯤ ꯑꯩꯈꯣꯏꯅ ꯇꯥꯟꯖꯥ ꯑꯗꯨꯗ ꯑꯩꯍꯥꯛ ꯑꯁꯦ ꯊꯕꯛ ꯑꯗꯨꯝ ꯀꯥ ꯍꯦꯟꯅ ꯆꯤꯟꯕꯗꯤ ꯑꯣꯏꯈꯤꯗꯦ ꯑꯗꯨꯕꯨ ꯑꯩꯍꯥꯛ ꯑꯁꯦ ꯑꯩꯈꯣꯏ ꯕꯕꯥꯒ ꯊꯕꯛ ꯑꯃ ꯆꯠꯃꯤꯟꯅꯁꯦ ꯍꯥꯏꯈꯤ ꯃꯇꯝ ꯑꯗꯨꯗ ꯑꯩꯍꯥꯛꯅ ꯕꯕꯥ ꯑꯗꯨꯗ ꯑꯩꯍꯥꯛꯅ ꯑꯩ ꯊꯕꯛ ꯑꯃ ꯔꯥꯏꯠ ꯑꯃ ꯆꯠꯂꯨꯒꯦ ꯏꯃꯥꯟꯅꯕꯁꯤꯡꯒ ꯍꯥꯏꯕ ꯃꯇꯝꯗ ꯕꯕꯥꯅ ꯌꯥꯔꯛꯈꯤꯗꯦ ꯑꯗꯨꯕꯨ ꯈꯔ ꯈꯖꯤꯛ ꯇꯛꯄ ꯍꯦꯟꯖꯤꯟꯕꯗꯒꯤ ꯕꯕꯥꯗ ꯑꯁꯨꯝꯅ ꯈꯔ ꯍꯥꯏꯔꯦ ꯍꯥꯏꯕꯗꯤ ꯑꯩꯍꯥꯛ ꯑꯁꯤ ꯔꯥꯏꯠ ꯑꯃ ꯆꯠꯇꯧꯔꯤ ꯏꯃꯥꯟꯅꯕꯁꯤꯡꯒꯅꯤ ꯃꯇꯨꯡꯗ ꯆꯠꯄ ꯌꯥꯏ ꯆꯠꯇꯕ ꯌꯥꯏ ꯈꯪꯗꯦ ꯑꯗꯨꯕꯨ ꯕꯕꯥ ꯍꯟꯗꯛꯇꯤ ꯑꯩ ꯑꯃꯨꯛꯇ ꯆꯠꯍꯧꯔꯨꯈꯤꯒꯦ ꯍꯥꯏꯔꯒ ꯕꯕꯥꯒ ꯅꯤꯡꯉꯥꯏ ꯁꯪꯗꯥ ꯇꯧꯗꯨꯅ ꯑꯃꯗꯤ ꯕꯕꯥꯗ ꯍꯥꯏꯖ ꯌꯥꯕ ꯍꯥꯏꯖꯔꯦ ꯍꯥꯏꯔꯕ ꯃꯇꯨꯡꯗ ꯕꯕꯥꯅ ꯑꯌꯥꯕ ꯄꯨꯔꯛꯈꯤ ꯑꯗꯨꯒ ꯃꯃꯥꯗꯒꯤ ꯄꯩꯁꯥ ꯈꯔ ꯂꯧꯔꯦ ꯍꯥꯏꯔꯒ ꯑꯩꯍꯥꯛꯅ ꯏꯃꯥꯟꯅꯕꯁꯤꯡ ꯑꯗꯨꯒ ꯔꯥꯏꯠ ꯑꯗꯨ ꯆꯠꯈꯤ